ꯑꯥ ꯕꯥꯏ ꯌꯥꯏꯅꯦ ꯀꯥꯏꯗ ꯆꯠꯁꯦ ꯍꯥꯏꯕꯅꯣ ꯑꯅꯧꯕ꯭ꯔꯣ ꯍꯥꯏꯁꯦ ꯀꯥꯏꯗꯅꯣ ꯆꯠꯄꯁꯨ ꯀꯔꯤ ꯀꯔꯤ ꯂꯩꯒꯦ ꯃꯣꯏꯕꯣ

ꯑꯣ ꯑꯗꯨ ꯀꯔꯤ ꯅꯨꯃꯤꯠ ꯆꯠꯁꯦ ꯍꯥꯏꯕꯅꯣ ꯍꯣꯏꯅꯦ ꯀꯥꯏꯗꯦꯅꯦꯀꯣ ꯑꯗꯨꯁꯨ ꯂꯣꯏꯒꯦ ꯇꯧꯔꯕꯅꯤꯅ ꯆꯠꯄꯁꯨ ꯌꯥꯏ ꯎꯝ ꯍꯣꯏ ꯍꯣꯏ ꯀꯥꯏꯗꯦ ꯀꯥꯏꯗꯦ ꯕꯥꯏ ꯑꯗꯨꯗꯤ ꯍꯣꯏ ꯍꯣꯏ ꯕꯥꯏ ꯀꯟꯐꯥꯝ ꯇꯥꯍꯜꯂꯁꯦ ꯑꯩꯁꯤꯁꯨ ꯍꯥꯏꯒꯦꯕꯀꯣ ꯅꯪꯁꯨ ꯍꯥꯏꯈ꯭ꯔꯣ ꯍꯣꯏ ꯍꯣꯏ ꯊꯝꯃꯣ ꯊꯝꯃꯣ